ꯑꯩ ꯏꯁꯥꯅ ꯏꯁꯥꯒꯤ ꯐꯣꯟꯒꯤ ꯔꯤꯆꯥꯔꯖ ꯑꯁꯤ ꯑꯣꯟꯂꯥꯏꯟꯒꯤ ꯈꯨꯠꯊꯥꯡꯗ ꯇꯧꯈꯤ ꯑꯗꯨ ꯑꯩ ꯑꯣꯟꯂꯥꯏꯟꯒꯤ ꯈꯨꯠꯊꯥꯡꯗ ꯇꯧꯈꯤꯕꯁꯤ ꯍꯧꯖꯤꯛ ꯐꯥꯎꯕ ꯑꯩꯒꯤ ꯐꯣꯟꯗ ꯁꯛꯁꯦꯁ ꯑꯣꯏꯕꯒꯤ ꯃꯦꯁꯦꯖ ꯂꯥꯛꯇ꯭ꯔꯤ ꯑꯗꯨꯅ ꯁꯣꯝꯅ ꯑꯩꯒꯤ ꯃꯦꯁꯦꯖꯁꯦ ꯁꯛꯁꯦꯁ ꯑꯣꯏꯕꯒꯤ ꯔꯤꯆꯥꯔꯖꯀꯤꯁꯦ ꯁꯣꯝꯅ ꯆꯦꯛ ꯑꯝꯇ ꯇꯧꯕꯤꯔꯒ ꯑꯩꯒꯤ ꯃꯦꯁꯦꯖꯇ ꯑꯝꯇ ꯍꯥꯏꯕꯤꯔꯛꯎ